ꯑꯪ ꯀꯩꯀꯩ ꯂꯧꯕꯤꯒꯗꯣꯏꯕ ꯑꯧ ꯌꯥꯎꯋꯦ

ꯄꯥꯅꯤꯔꯒꯤꯖꯨ ꯑꯪ ꯑꯣꯟꯂꯥꯏꯟꯖꯨ ꯑꯗꯨꯝ ꯗꯤꯂꯤꯕꯔꯤ ꯇꯧꯖꯩ ꯑꯗꯨꯒ ꯚꯦꯖꯤꯇꯦꯕꯜꯒꯤꯅ ꯃꯥꯏ ꯁꯦꯠꯇ ꯐꯤꯞꯇꯤ ꯍꯥꯏꯔꯛꯑꯅꯤ ꯑꯗꯩ ꯄꯣꯛ ꯄꯣꯛꯀꯤꯅ ꯂꯨꯄꯥ ꯁꯕꯦꯟꯇꯤ ꯃꯥꯅ ꯈꯔ ꯀꯩꯅꯣ ꯇꯧꯕꯅꯤꯅ ꯁꯕꯦꯟꯇꯤ ꯑꯗꯨꯃꯥꯏ ꯍꯥꯏꯔꯛꯑꯅꯤ ꯑꯗꯩ ꯚꯦꯖꯤꯇꯦꯕꯜꯖꯨ ꯐꯤꯞꯇꯤ ꯑꯗꯨꯃꯥꯏ ꯂꯥꯛꯑꯅꯤ ꯆꯤꯛꯀꯟꯒꯤꯖꯨ ꯂꯩ ꯄꯅꯤꯔꯒꯤꯁꯨ ꯂꯩ ꯀꯔꯝꯕ ꯑꯣꯏꯅ ꯄꯥꯝꯃꯤꯅꯣ ꯑꯗꯣ ꯄꯅꯤꯔꯒꯤꯁꯦ ꯍꯥꯞꯇꯅ ꯁꯕꯦꯟꯇꯤ ꯐꯨꯜꯗꯅ ꯋꯥꯟ ꯐꯤꯞꯇꯤꯅꯦ ꯑꯗꯣ ꯍꯥꯞ ꯇꯧꯗꯣꯏꯔꯣ ꯐꯨꯜ ꯇꯧꯗꯣꯏꯔꯣ ꯄꯣꯛꯅ ꯁꯕꯦꯟꯇꯤ ꯐꯨꯜꯗꯅ ꯋꯥꯟ ꯐꯤꯞꯇꯤ

ꯑꯗꯨꯒ ꯍꯥꯞꯇꯅ ꯃꯥꯒꯤ ꯄꯤꯁ ꯃꯁꯤꯡ ꯃꯉꯥ ꯂꯥꯛꯀꯅꯤ ꯑꯗꯨꯒ ꯐꯨꯜꯗꯅ ꯇꯔꯥꯅꯤꯊꯣꯏ ꯑꯗꯨꯃꯥꯏ ꯂꯥꯛꯀꯅꯤ ꯍꯦꯟꯕꯗꯤ ꯌꯥꯗꯦ ꯁꯤꯗꯤ ꯃꯌꯥꯝꯒꯤ ꯄꯤꯅꯕ ꯔꯦꯠꯅꯤ ꯀꯔꯝꯕ ꯀꯩꯅꯣ ꯇꯧꯁꯤꯒꯦ ꯃꯦꯗꯥꯝ ꯃꯌꯥꯝ ꯂꯧꯕ ꯑꯣꯏꯔꯒꯗꯤ ꯇꯥꯕ ꯌꯥꯏ ꯑꯗꯣ ꯀꯩꯅꯣꯝꯇꯪ ꯂꯧꯒꯗꯧꯕꯅꯤꯅ ꯁꯦꯠ ꯑꯃꯈꯛꯇꯪ ꯂꯧꯒꯗꯧꯕꯅꯤꯅ ꯁꯦꯠꯄꯨ ꯑꯣꯏꯔꯖꯨ ꯍꯥꯞꯄꯨ ꯑꯣꯏꯔꯖꯨ ꯑꯗꯨꯃꯥꯏꯈꯛꯇ ꯂꯧꯒꯗꯧꯕꯅꯤꯅ ꯑꯗꯨꯗꯤ ꯑꯃꯨꯛ ꯇꯥꯕ ꯌꯥꯗꯕ ꯍꯥꯏꯕꯗꯤ ꯁꯦꯠꯇꯨꯅ ꯑꯍꯨꯝ ꯃꯔꯤ ꯂꯧꯕ ꯑꯣꯏꯔꯒꯗꯤ ꯑꯩꯈꯣꯏ ꯑꯗꯨꯝ ꯌꯦꯡꯕ ꯌꯥꯒꯅꯤ

ꯑꯗꯣ ꯆꯤꯛꯀꯟꯒꯤꯖꯨ ꯇ꯭ꯔꯥꯏ ꯇꯧꯕꯤꯌꯣ ꯌꯥꯝ ꯆꯤꯛꯀꯟꯒꯤꯖꯨ ꯌꯥꯝꯅ ꯍꯥꯎꯕꯅꯦ ꯑꯩꯈꯣꯏꯒꯤ ꯍꯥꯏ ꯍꯥꯏꯅꯔꯤꯝꯅꯦ ꯑꯩꯈꯣꯏꯒꯤ ꯀꯩꯅꯣꯖꯦ ꯑꯩꯈꯣꯏꯒꯤ ꯃꯣꯃꯣꯑꯅ ꯃꯃꯤꯡ ꯆꯠꯂꯤꯕꯅꯤ ꯎꯝ ꯎꯝ ꯑꯪ ꯈꯟꯕꯤꯔꯣꯅꯦ ꯄꯤꯁ ꯑꯍꯨꯝ ꯂꯧꯔꯒꯗꯤ ꯑꯗꯨꯗꯒꯤꯗꯤ ꯑꯩꯈꯣꯏ ꯍꯥꯞꯆꯔꯛ ꯑꯗꯨꯗꯒꯤꯗꯤ ꯑꯗꯨꯝ ꯀꯩꯅꯣ ꯇꯧꯖꯒꯅꯤ ꯑꯗꯣ ꯑꯍꯨꯝꯃꯛ ꯍꯥꯞ ꯇꯥꯔꯒꯗꯤ ꯗꯤꯂꯤꯕꯔꯤꯁꯨ ꯇꯧꯕꯅꯤꯅꯀꯣ ꯑꯗꯨꯗꯤ ꯀꯩꯅꯣ ꯇꯧꯍꯗꯦ ꯍꯥꯏ ꯇꯥꯔꯦ ꯑꯗꯨꯒ ꯚꯦꯖꯤꯇꯦꯕꯜꯒꯤꯗꯨꯅ ꯇꯪꯈꯥꯏ ꯍꯥꯞ ꯇꯧꯕꯤꯔꯛꯑꯒ ꯄꯅꯤꯔꯒꯤꯁꯨ ꯍꯥꯞ ꯑꯃ ꯑꯗꯨꯃꯥꯏ ꯇꯧꯕꯤꯌꯨꯔꯥ ꯑꯗꯨ ꯍꯥꯞ ꯀꯔꯤꯑꯕ ꯃꯦꯝ ꯑꯧ ꯌꯥꯅꯤꯌꯦ ꯑꯗꯣ ꯑꯩꯈꯣꯏ ꯑꯗꯣ ꯃꯦꯗꯥꯝ ꯑꯩꯈꯣꯏꯒꯤ ꯑꯩꯈꯣꯏꯒꯤ ꯔꯦꯁꯤꯄꯤꯖꯦ ꯑꯩꯈꯣꯏꯒꯤꯗꯤ ꯑꯣꯔꯒꯥꯅꯤꯛ ꯉꯥꯛꯇꯅꯦ ꯑꯩꯈꯣꯏꯅ ꯁꯦꯝꯖꯔꯤꯕ ꯀꯩꯅꯣꯁꯦ ꯃꯅꯥ ꯃꯁꯤꯡ ꯎꯝ ꯑꯗꯨꯗꯤ ꯐꯪꯗꯧ ꯐꯪꯖꯔꯔꯣꯏ ꯃꯦꯗꯥꯝ ꯑꯗꯨꯗꯤ ꯀꯩꯅꯣ ꯇꯧꯗꯕ ꯑꯩꯈꯣꯏꯅ ꯆꯥꯛꯍꯥꯎꯒꯤꯗꯤ ꯑꯣꯔꯒꯥꯅꯤꯛꯀꯤꯖꯨ ꯁꯤꯗꯩ ꯍꯥꯞꯄꯤꯕ ꯚꯦꯖꯤꯇꯔꯤꯌꯥꯟ ꯃꯌꯥꯝꯖꯦ ꯑꯣꯔꯒꯥꯅꯤꯛ ꯉꯥꯛꯇ ꯑꯣꯏꯅ ꯀꯩꯅꯣ ꯁꯤꯖꯤꯟꯅꯕ ꯍꯥꯏ ꯇꯥꯔꯦ ꯑꯩꯈꯣꯏꯅ ꯑꯩꯈꯣꯏꯅ ꯍꯥꯞꯆꯔꯤꯕ ꯇꯤꯜꯍꯧꯕꯨ ꯑꯣꯏꯔꯣ ꯆꯅꯝꯕꯨ ꯑꯣꯏꯔꯣ ꯀꯣꯕꯤꯕꯨ ꯑꯣꯏꯔꯣ ꯁꯤꯖꯦ ꯑꯣꯔꯒꯥꯅꯤꯛ ꯉꯥꯛꯇꯅꯤ ꯍꯥꯏ ꯇꯥꯔꯦ ꯌꯨꯝꯗ ꯊꯥꯖ ꯊꯥꯖꯕ ꯀꯩꯅꯣ ꯉꯥꯛꯇꯅꯤ ꯑꯩꯈꯣꯏ ꯁꯥꯏꯠꯇꯒꯤ ꯂꯩꯔꯒ ꯀꯩꯅꯣ ꯇꯧꯕ ꯅꯠꯇꯦ ꯍꯥꯏ ꯇꯥꯔꯦ ꯃꯦꯗꯥꯝ ꯎꯝ ꯑꯇꯩꯗꯤ ꯀꯩꯀꯩ ꯁꯨꯞꯀꯨꯝꯕ ꯀꯩꯀꯩꯗꯤ ꯂꯣꯏ ꯁꯨꯅꯕ ꯂꯩꯒꯅꯤ ꯎꯝ ꯌꯥꯏ ꯑꯗꯨꯝ ꯍꯥꯞꯆꯔꯛꯀꯦ ꯑꯗꯤ ꯍꯥꯏꯗꯤ ꯁꯣꯁꯇꯨꯗꯤ ꯀꯩꯀꯩ ꯍꯥꯞꯄꯛꯎꯒꯦ

ꯍꯣꯏ ꯑꯗꯨꯗꯤ ꯑꯗꯨꯝ ꯀꯩꯅꯣ ꯂꯩꯒꯅꯤ